ꯉꯁꯤꯒꯤ ꯃꯥꯂꯦꯝ ꯑꯁꯤꯗ ꯃꯅꯤꯄꯨꯔꯤ ꯂꯣꯟ ꯉꯥꯡꯂꯤꯕꯁꯤꯡꯅ ꯌꯥꯝꯅ ꯆꯥꯎꯅ ꯈꯨꯗꯣꯡ ꯆꯥꯗꯕ ꯀꯌꯥ ꯃꯥꯏꯌꯣꯛꯅꯔꯤ ꯃꯅꯤꯄꯨꯔꯤ ꯂꯣꯟ ꯑꯁꯤ ꯑꯇꯣꯞꯄ ꯃꯐꯝꯗ ꯉꯥꯡꯅꯗꯕꯅ ꯃꯅꯤꯄꯨꯔꯤ ꯃꯆꯥꯁꯤꯡꯅ ꯑꯇꯣꯞꯄ ꯃꯐꯝꯗ ꯆꯠꯄꯗ ꯄꯥꯎ ꯐꯥꯎꯅꯗꯕ ꯒꯤ ꯑꯋꯥꯕ ꯀꯌꯥ ꯑꯣꯏ ꯃꯔꯨꯑꯣꯏꯅ ꯍꯥꯏꯔꯕꯗ ꯃꯅꯤꯄꯨꯔꯒꯤ ꯋꯥꯡꯃꯗ ꯀꯔꯤꯒꯨꯝꯕ ꯀ꯭ꯔꯕꯥꯔꯒꯤꯕꯨ ꯑꯣꯏꯔꯣ ꯁ꯭ꯇꯗꯤ ꯇꯧꯕꯒꯤꯕꯨ ꯑꯣꯏꯔꯣ ꯅꯇꯇ꯭ꯔꯒ ꯂꯥꯏꯌꯦꯡꯕ ꯆꯠꯄꯒꯤꯕꯨ ꯑꯣꯏꯔꯣ ꯑꯩꯈꯣꯏꯒꯤ ꯂꯣꯟ ꯑꯁꯤ ꯑꯇꯣꯞꯄ ꯖꯥꯇꯤꯁꯤꯡꯅ ꯈꯪꯗꯕꯅ ꯃꯔꯝ ꯑꯣꯏꯔꯒ ꯄꯥꯎ ꯐꯥꯎꯗꯣꯛ ꯐꯥꯎꯖꯤꯟꯗ ꯌꯥꯝꯅ ꯑꯋꯥꯕ ꯑꯣꯏ ꯃꯅꯤꯄꯨꯔ ꯃꯆꯥꯁꯤꯡ ꯑꯁꯤ ꯇꯦꯂꯦꯟꯇꯤ ꯌꯥꯝꯅ ꯂꯩ ꯑꯗꯨꯕꯨ ꯀꯔꯤꯒꯨꯝꯕ ꯑꯃ ꯎꯠꯊꯣꯛꯄ ꯅꯠꯇ꯭ꯔꯒ ꯄꯥꯔꯇꯤꯁꯤꯄꯦꯠ ꯇꯧꯕ ꯆꯠꯄꯗ ꯂꯣꯟ ꯈꯪꯗꯕꯅ ꯃꯔꯝ ꯑꯣꯏꯔꯒ ꯆꯠꯄ ꯉꯝꯅꯗꯕꯒꯤ ꯈꯨꯗꯣꯡ ꯆꯥꯗꯕ ꯀꯌꯥ ꯃꯥꯏꯌꯣꯛꯅꯩ